ꯚꯥꯏ ꯍꯟꯗꯛꯁꯦ ꯁꯦꯔꯧ ꯊꯣꯡꯗꯨ ꯏꯔꯥꯡꯁꯨ ꯈꯔ ꯐꯔꯦ ꯑꯗꯨꯅ ꯁꯦꯔꯧ ꯊꯣꯡꯗ ꯀꯣꯏꯕ ꯆꯠꯁꯤꯅꯦ ꯎꯝ ꯎꯝ ꯌꯥꯏ ꯑꯗꯣ ꯏꯃꯥꯅꯕ ꯑꯇꯩꯁꯨ ꯍꯧꯁꯦ ꯍꯥꯏꯕ꯭ꯔꯣ ꯑꯗꯨ ꯅꯠꯇ꯭ꯔ ꯏꯕꯥꯅꯤ ꯈꯛꯇ ꯑꯣꯏꯅ ꯀꯣꯏꯕ ꯆꯠꯂꯨꯁꯦ ꯍꯥꯏꯔꯣ ꯎꯝ ꯑꯗꯣ ꯍꯥꯏꯗꯤ ꯁꯦꯔꯧ ꯊꯣꯡꯗꯨ ꯀꯨꯏꯔꯦ ꯆꯠꯇꯕ ꯑꯗꯣ ꯑꯕꯦꯇꯣꯝꯕꯤꯗꯨ ꯂꯩꯔꯝꯒꯗ꯭ꯔꯣ

ꯍꯣꯏ ꯌꯥꯏꯑꯦ ꯚꯥꯏ ꯑꯗꯣ ꯚꯥꯏ ꯑꯩꯁꯤ ꯊꯕꯛ ꯑꯃꯇ ꯇꯧꯔꯨꯈꯤꯒꯦ ꯑꯗꯣ ꯑꯩ ꯊꯝꯃꯒꯦ ꯍꯣꯔꯦꯟ ꯅꯨꯃꯤꯗꯥꯡ ꯋꯥꯏꯔꯝ ꯑꯩ ꯀꯣꯏꯊꯣꯔꯛꯀꯦ ꯅꯣꯏꯔꯣꯝꯗ